ꯍꯧꯖꯤꯛ ꯑꯩꯈꯣꯏꯒꯤ ꯈ꯭ꯋꯥꯏꯗꯒꯤ ꯄꯥꯝꯖꯕ ꯂꯥꯏꯅꯤꯡꯒꯤ ꯊꯋꯥꯏꯒꯤ ꯑꯣꯏꯕ ꯇꯝꯕꯤꯕ ꯃꯈꯣꯏꯁꯤꯡ ꯑꯗꯣ ꯍꯥꯏꯔꯒꯗꯤ ꯑꯩꯈꯣꯏꯒꯤ ꯂꯥꯏ ꯈꯨꯔꯨꯝꯕ ꯃꯇꯝꯗ ꯑꯩꯈꯣꯏꯒꯤ ꯂꯤꯠ ꯇꯧꯔꯤꯕ ꯍꯥꯏꯕꯗꯤ ꯄꯥꯁꯇꯔ ꯑꯩꯈꯣꯏꯒꯤ ꯄꯥꯁꯇꯔ ꯑꯗꯨꯅ ꯇꯧꯔꯤꯕ ꯃꯑꯣꯡ ꯃꯇꯧ ꯑꯃꯗꯤ ꯃꯍꯥꯛꯀꯤ ꯂꯥꯏꯅꯤꯡ ꯂꯥꯏꯁꯣꯟꯒꯤ ꯃꯑꯣꯡꯁꯤꯡ ꯑꯗꯨ ꯑꯩꯈꯣꯏꯅꯁꯨ ꯈꯔ ꯈꯪꯖꯩ ꯃꯈꯣꯏꯅ ꯇꯧꯕ ꯃꯣꯏꯅ ꯂꯥꯏ ꯈꯨꯔꯨꯝꯕ ꯃꯇꯝꯗ ꯃꯣꯏꯅ ꯇꯧꯔꯤꯕ ꯃꯑꯣꯡꯁꯤꯡ ꯑꯗꯨ ꯑꯩꯈꯣꯏꯅꯁꯨ ꯑꯗꯨꯝ ꯄꯥꯝꯖꯩ ꯃꯣꯏꯒꯤ ꯃꯑꯣꯡ ꯃꯇꯧ ꯂꯤꯆꯠ ꯃꯣꯏꯒꯤ ꯕꯦꯚꯥꯔ ꯁꯤꯡ ꯑꯗꯨ ꯑꯩꯈꯣꯏꯅ ꯌꯥꯝꯅ ꯄꯥꯝꯖꯩ ꯑꯗꯨꯒ ꯂꯥꯏ ꯈꯨꯔꯨꯝꯕ ꯃꯇꯝꯗꯁꯨ ꯃꯈꯣꯏꯅ ꯃꯇꯝ ꯆꯥꯅ ꯂꯥꯏ ꯈꯨꯔꯨꯝꯕ ꯑꯃꯗꯤ ꯂꯥꯏꯒꯤꯗꯃꯛꯇ ꯈꯜꯂꯒ ꯑꯁꯦꯡꯕ ꯇꯧꯕ ꯑꯇꯩ ꯑꯇꯩ ꯃꯌꯥꯝ ꯑꯃ ꯇꯧꯕꯁꯤꯡ ꯑꯗꯨ ꯑꯩꯈꯣꯏꯅ ꯄꯥꯝꯖꯩ ꯃꯈꯣꯏꯁꯤꯡ ꯑꯗꯨ ꯑꯩꯈꯣꯏꯒꯤ ꯂꯥꯏꯒꯨꯝꯕꯅꯤ ꯑꯩꯈꯣꯏꯕꯨ ꯇꯥꯛꯄꯤ ꯇꯝꯕꯤꯔꯤꯕ ꯏꯝꯃꯥꯝ ꯁꯥꯍꯞ ꯑꯃꯗꯤ ꯑꯩꯈꯣꯏꯒꯤ ꯂꯥꯏ ꯈꯨꯔꯨꯝꯕ ꯃꯇꯝꯗ ꯃꯈꯣꯏꯅ ꯌꯥꯝ ꯆꯦꯛꯁꯤꯟꯅ ꯁꯣꯜꯂꯤꯕ ꯑꯃꯗꯤ ꯂꯥꯏꯒꯤꯗꯃꯛꯇ ꯇꯧꯔꯤꯕꯁꯤꯡ ꯑꯗꯨ ꯑꯩꯈꯣꯏꯅ ꯈꯔ ꯈꯪꯖꯩ ꯁꯤ ꯍꯥꯏꯔꯒ ꯂꯣꯏꯁꯤꯟꯖꯔꯒꯦ